ꯑꯩꯈꯣꯏꯅ ꯆꯥꯅꯕ ꯆꯤꯟꯖꯥꯛ ꯆꯍꯤ ꯑꯃ ꯅꯠꯇ꯭ꯔꯒꯅ ꯃꯌꯥꯝ ꯀꯣꯟꯅꯅꯕꯒꯤ ꯊꯝꯐꯝ ꯃꯐꯝ ꯂꯩ ꯂꯩꯇꯕ ꯅꯠꯇꯦ ꯐꯧ ꯊꯝꯃꯦ ꯏꯁꯥꯒꯤ ꯌꯨꯝꯗ ꯀꯣꯠ ꯑꯆꯧꯕ ꯍꯥꯏꯗꯤ ꯀꯩ ꯑꯆꯧꯕ ꯊꯝꯃꯒ ꯀꯩꯗꯨꯒꯤ ꯃꯅꯨꯡꯗ ꯐꯧ ꯕꯣꯔꯥ ꯆꯥꯝꯃ ꯆꯅꯤ ꯆꯥꯝꯃꯒ ꯌꯥꯡꯈꯩ ꯆꯅꯤ ꯍꯥꯏꯕꯁꯦ ꯑꯗꯨꯝ ꯍꯩꯖꯤꯜꯂꯒ ꯊꯝꯅꯩ ꯑꯗꯨꯗꯨꯅ ꯑꯗꯨꯝ ꯆꯥꯕ ꯀꯣꯟꯅꯩ ꯑꯜꯂꯨ ꯊꯝꯃꯁꯨ ꯀꯥꯡꯒ ꯂꯨꯈꯗ ꯀꯥ ꯑꯃꯗ ꯑꯏꯪꯕ ꯃꯐꯝꯗ ꯑꯜꯂꯨ ꯅꯨꯡꯂꯨ ꯊꯝꯃꯒ ꯏꯪꯅ ꯊꯝꯃꯒ ꯑꯗꯨꯃꯛ ꯆꯍꯤꯗꯨꯃ ꯆꯥꯕ ꯀꯣꯟꯅꯅꯕ ꯊꯝꯃꯦ ꯇꯤꯜꯍꯧ ꯂꯣꯛꯑꯁꯨ ꯁꯒꯥꯏ ꯍꯥꯏꯅ ꯂꯩꯕꯗꯨꯗ ꯌꯥꯟꯈꯠꯂꯒ ꯑꯗꯨꯝ ꯊꯝꯃꯦ ꯆꯅꯝꯁꯨ ꯁꯒꯥꯏꯗ ꯌꯥꯜꯂꯒ ꯊꯝꯃꯦ ꯑꯗꯒꯤ ꯏꯟꯖꯥꯟ ꯅꯥꯄꯤ ꯂꯧꯔꯛꯄ ꯄꯨꯔꯛꯄ ꯈꯨꯗꯤꯡꯃꯛꯁꯦ ꯆꯍꯤ ꯊꯝꯕ ꯌꯥꯕ ꯄꯣꯠ ꯈꯨꯗꯤꯡꯃꯛ ꯑꯏꯪꯕ ꯃꯐꯝ ꯑꯃꯗ ꯊꯝꯃꯦ ꯁꯣꯏꯕꯨꯝ ꯇꯧꯔꯁꯨ ꯀꯣꯠ ꯑꯣꯏꯅ ꯀꯣꯏꯔꯒ ꯅꯝꯃꯒ ꯑꯗꯨꯝ ꯊꯝꯃꯦ ꯃꯌꯥꯝꯗꯁꯨ ꯌꯣꯟꯕ ꯌꯥꯕꯤ ꯃꯑꯣꯡꯗ ꯊꯝꯃꯦ ꯏꯁꯥꯅ ꯆꯥꯖꯕꯗꯁꯨ ꯑꯗꯨꯝ ꯌꯥꯔꯕ ꯃꯑꯣꯡꯗ ꯑꯩꯈꯣꯏꯅ ꯁꯦꯝ ꯁꯥꯔꯒ ꯑꯗꯨꯝ ꯊꯝꯖꯤꯟꯖꯕ ꯌꯥꯏ ꯏꯁꯥꯒꯤ ꯑꯏꯪꯕ ꯀꯥ ꯑꯃꯗ ꯅꯠꯇ꯭ꯔꯒꯅ ꯃꯐꯝ ꯆꯥꯕ ꯖꯒꯥ ꯑꯃꯗ ꯁꯦꯝꯖꯤꯜꯂꯒ ꯐꯖꯟꯅ ꯑꯩꯈꯣꯏꯅ ꯊꯝꯃꯒ ꯆꯥꯏ ꯆꯍꯤ ꯑꯃꯒꯤ ꯑꯣꯏꯅ